ꯑꯧ ꯁꯥꯔ ꯅꯣꯏ ꯀꯩꯅꯣ ꯅꯣꯏꯒꯤꯗ ꯑꯩꯒꯤ ꯅꯍꯥꯛꯅ ꯀꯩꯅꯣ ꯑꯩꯒꯤ ꯃꯔꯨꯞ ꯑꯃꯅ ꯁꯣꯏꯕꯗꯒꯤ ꯃꯣꯏꯒꯤ ꯃꯈꯣꯏꯒꯤ ꯀꯩꯅꯣ ꯃꯆꯥ ꯄꯣꯛꯄꯒꯤ ꯃꯤꯡꯆꯟꯕꯒꯤ ꯑꯦꯄ꯭ꯂꯤꯀꯦꯁꯟꯗꯣ ꯑꯅꯤꯔꯛ ꯍꯟꯅ ꯊꯥꯖꯟꯈ꯭ꯔꯦ ꯍꯥꯏꯌꯦꯕꯀꯣ ꯑꯗꯨ ꯅꯣꯏꯅ ꯈꯔ ꯆꯦꯛ ꯇꯧꯔꯒ ꯑꯗꯨꯒꯨꯝꯕ ꯀꯩꯅꯣ ꯍꯣꯔꯦꯟ ꯈꯨꯗꯣꯡꯆꯥꯗꯕꯁꯤꯡ ꯊꯣꯛꯂꯛꯑꯗꯤ ꯀꯩꯅꯣ ꯅꯨꯡꯉꯥꯏꯇꯦꯅ ꯑꯗꯨꯅ ꯅꯣꯏꯅ ꯑꯃ ꯍꯥꯟꯅ ꯀꯩꯅꯣ ꯊꯥꯖꯤꯟꯗꯕꯗꯣ ꯑꯗꯨ ꯀꯛꯊꯠꯄ ꯌꯥꯒꯗ꯭ꯔꯥ ꯑꯣꯏꯅ ꯍꯪꯕꯅꯦ ꯍꯥꯟꯅꯒꯤ ꯊꯥꯖꯤꯟꯕꯗꯣ ꯑꯗꯨꯗꯤ ꯃꯣꯏꯒꯤ ꯁꯔꯅꯦꯝꯁꯦ ꯈꯔ ꯆꯨꯝꯗ꯭ꯔꯦ ꯑꯗ ꯑꯅꯤꯁꯨꯕꯗꯗꯤ ꯆꯨꯝꯃꯦꯕ ꯑꯅꯤꯁꯨꯕꯗꯨꯗꯅ ꯂꯧꯔꯒ ꯃꯃꯥꯡꯗ ꯊꯪꯕꯗꯨ ꯀꯩꯅꯣꯗꯨꯗꯤ ꯀꯛꯊꯠꯄꯤꯌꯣꯅ ꯔꯤꯀ꯭ꯋꯦꯁ ꯇꯧꯒꯦ ꯑꯣꯏꯅ ꯂꯥꯛꯄꯅꯤꯀꯣ ꯑꯗꯨ ꯅꯣꯏ ꯌꯥꯕꯤꯔꯗꯤ ꯅꯨꯡꯁꯤꯅ ꯇꯧꯕꯤꯌꯨ ꯅꯠꯇ꯭ꯔꯒ ꯀꯩꯅꯣ ꯀꯔꯤ ꯇꯧꯒꯗꯕ ꯗꯔꯀꯥꯔ ꯂꯩꯌꯦ ꯄ꯭ꯔꯣꯁꯦꯁꯁꯦ ꯈꯔ ꯍꯥꯏꯕꯤꯌꯨ ꯑꯩꯈꯣꯏꯁꯦ ꯑꯍꯥꯟꯕꯅꯦꯕ ꯑꯁꯤꯒꯤ ꯁꯨꯃꯥꯏꯅ ꯊꯦꯡꯅꯔꯤꯕꯁꯦ ꯑꯗꯨꯅ ꯅꯣꯏꯅ ꯈꯔ ꯌꯦꯡꯕꯤꯌꯨ ꯃꯇꯦꯡ ꯄꯥꯡꯕꯤꯌꯨ